ꯑꯥ ꯃꯥꯅꯦ ꯀꯅꯥ ꯍꯥꯏꯕꯤꯌꯨ ꯍꯣ ꯍꯣꯏ ꯑꯩ ꯂꯥꯛꯅꯕ ꯇꯧꯔꯒꯦ ꯍꯣꯏ ꯍꯣꯏ ꯑꯣꯖꯥꯅ ꯈꯔ ꯐꯔꯁ ꯑꯦꯠ ꯇꯧꯕꯤꯔꯝꯃꯣ ꯑꯩꯒꯤ ꯑꯉꯥꯡꯗꯣ ꯁꯣꯏꯗ ꯉꯥꯝꯗꯅ ꯊꯝꯕꯤꯔꯝꯃꯣ ꯑꯩ ꯂꯥꯛꯆꯔꯒꯦ ꯍꯣꯏ ꯍꯣꯏ ꯑꯩ ꯑꯊꯨꯕ ꯃꯇꯝꯗ ꯂꯥꯛꯅꯕ ꯍꯣꯠꯅꯖꯔꯒꯦ

ꯊꯧꯕꯥꯜꯗꯒꯤꯅꯦ ꯍꯣꯏ ꯍꯣꯏ ꯑꯩ ꯊꯨꯅ ꯂꯥꯛꯅꯕ ꯇꯧꯖꯔꯒꯦ ꯍꯣꯏ